ꯍꯜꯂꯣ ꯅꯍꯥꯟ ꯍꯞꯇꯥꯗꯨꯗ ꯑꯩꯅ ꯑꯣꯔꯗꯔ ꯇꯧꯈꯤꯕ ꯑꯗꯨ ꯀꯦꯟꯁꯦꯜ ꯇꯧꯈꯤꯕꯅꯤ ꯑꯗꯨꯕꯨ ꯑꯩꯒꯤ ꯕꯦꯜꯂꯤꯠ ꯀꯤꯗ ꯄꯩꯁꯥ ꯆꯪꯂꯛꯇ꯭ꯔꯤ ꯌꯥꯔꯒꯗꯤ ꯖꯤ ꯄꯦꯗ ꯔꯤꯐꯟ ꯇꯧꯕꯤꯔꯛꯑꯣꯅ ꯀꯣꯜ ꯇꯧꯔꯛꯄꯅꯦ